ꯍꯂꯣ ꯍꯂꯣ ꯇꯥꯏꯌꯦ ꯑꯧ ꯑꯧ ꯎꯝ ꯐꯣꯟ ꯂꯨꯄꯥ ꯂꯤꯁꯤꯡ ꯀꯨꯟꯃꯨꯛ ꯄꯤꯕ ꯑꯃꯇ ꯌꯦꯡꯒꯦ ꯎꯝ ꯑꯗꯣ ꯀꯌꯥ ꯑꯦꯝ ꯃꯥꯏꯗ ꯍꯧꯖꯤꯛ ꯑꯣꯐꯔꯁꯦ ꯀ꯭ꯌꯥꯝ ꯂꯩꯒꯦ ꯑꯗꯨ ꯗꯤꯁꯀꯥꯎꯟ ꯑꯗꯨꯗꯒꯤ ꯍꯦꯟꯅ ꯂꯩꯇ꯭ꯔꯕꯅꯦ ꯄꯣꯠꯁꯨ ꯐꯕ ꯗꯤꯁꯀꯥꯎꯟꯁꯨ ꯈꯔꯌꯥꯝ ꯄꯤꯕ ꯑꯣꯏꯅ ꯄꯥꯝꯃꯤ

ꯕꯦꯇ꯭ꯔꯤ ꯃꯥꯒꯤ ꯕꯦꯇ꯭ꯔꯤ ꯀꯩꯀꯩ ꯃꯥꯒꯤ ꯚꯣꯜꯇꯦꯖ ꯀꯩꯀꯥ ꯋꯥꯠꯅ ꯀꯌꯥ ꯂꯩꯔꯤꯕ ꯑꯗꯨꯒ ꯃꯥꯒꯤ ꯁ꯭ꯇꯣꯔꯦꯖꯅ ꯀ꯭ꯌꯥꯝ ꯂꯩꯒꯦ ꯑꯣꯐꯔꯅ ꯀꯌꯥ ꯄꯔꯁꯦꯟ ꯄꯤꯔꯤꯕ ꯑꯗꯨ ꯈꯇꯪ ꯇꯥꯕ ꯌꯥꯔꯣꯏꯗ꯭ꯔꯅꯦ ꯑꯗꯣ ꯃꯥꯒꯤ ꯆꯥꯔꯖꯔꯒꯤ ꯋꯥꯠꯁꯤꯅ ꯀꯌꯥ ꯑꯣꯏꯔꯤꯕ

ꯇꯥꯏꯌꯦ ꯇꯥꯏꯌꯦ ꯐꯣꯟ ꯐꯣꯟ ꯃꯆꯨꯁꯦ ꯍꯧꯖꯤꯛ ꯀꯔꯝ ꯀꯔꯝꯕ ꯂꯩꯕꯤꯒꯦ ꯑꯥ ꯁꯨꯝ ꯃꯆꯨꯗꯣ ꯑꯣ ꯃꯆꯨꯁꯦ ꯍꯧꯖꯤꯛ ꯀꯩ ꯀꯩ ꯂꯩꯕꯤꯒꯦꯕ

ꯁꯣꯝꯒꯤ ꯗꯨꯀꯥꯟꯅ ꯀꯔꯥꯏ ꯀꯔꯥꯏꯗ ꯂꯩꯒꯦ ꯁꯣꯝꯒꯤ ꯗꯨꯀꯥꯟꯖꯦ ꯀꯗꯥꯏ ꯋꯥꯏꯗ ꯑꯣꯏꯒꯦꯕ ꯍꯣꯏ ꯐꯔꯦꯅꯦ ꯑꯗꯨꯗꯤ ꯂꯥꯛꯅꯕ ꯇꯧꯔꯒꯦ